ꯃꯥꯔꯁ ꯃꯦꯗꯤꯌꯥꯅ ꯑꯩꯈꯣꯏꯔꯣꯝꯗ ꯀꯥꯟꯅꯕ ꯄꯤꯕ ꯍꯥꯏꯕꯁꯤ ꯌꯥꯝ ꯄꯤꯌꯦ ꯑꯩꯈꯣꯏꯅ ꯂꯥꯏꯔꯤꯛ ꯇꯝꯕꯗ ꯑꯣꯏꯔꯣ ꯑꯩꯈꯣꯏꯅ ꯂꯥꯏꯔꯤꯛ ꯇꯝꯕꯗ ꯑꯩꯈꯣꯏꯅ ꯎꯔꯛꯄ ꯃꯇꯝꯗ ꯑꯩꯈꯣꯏꯅ ꯀꯥꯟꯕ ꯄꯤꯌꯦ ꯑꯗꯨꯒ ꯀꯥꯟꯅꯕ ꯄꯤꯌꯦ ꯍꯥꯏꯕꯁꯤꯗꯤ ꯑꯩꯈꯣꯏꯅ ꯎꯕ ꯃꯇꯝꯗ ꯀꯔꯤ ꯀꯔꯤ ꯍꯥꯏꯕ ꯀꯥꯟꯗ ꯑꯩꯈꯣꯏꯅ ꯈꯪꯗꯕ ꯑꯩꯈꯣꯏꯅ ꯎꯕ ꯃꯇꯝꯗ ꯑꯦ ꯑꯩꯁꯨ ꯑꯩꯒꯤ ꯃꯦꯀꯤꯌꯥꯗ ꯀꯃꯥꯏꯅ ꯃꯤꯕꯨ ꯎꯍꯟꯁꯤꯒꯦ ꯀꯃꯥꯏꯅ ꯃꯤꯕꯨ ꯁꯛ ꯈꯪꯅꯍꯟꯁꯤꯒꯦ ꯍꯥꯏꯕꯁꯦ ꯗꯔꯀꯥꯔ ꯑꯣꯏꯌꯦ ꯑꯗꯨꯅꯤ ꯃꯥꯁ ꯃꯦꯗꯤꯌꯥꯗ ꯖꯔꯅꯦꯂꯤꯖꯝꯗ ꯑꯩꯈꯣꯏꯅ ꯁꯤ

ꯐꯥꯎꯍꯟꯕ ꯃꯤꯕꯨ ꯁꯦꯕꯥ ꯇꯣꯏꯅꯤꯡꯕ ꯃꯤꯕꯨ ꯃꯤꯕꯨ ꯃꯇꯧ ꯇꯝꯍꯟꯅꯤꯡꯕ ꯍꯥꯏꯕꯁꯦ ꯗꯔꯀꯥꯔ ꯑꯣꯏꯌꯦ ꯍꯥꯏꯅ ꯍꯥꯏꯖꯅꯤꯡꯉꯦ ꯑꯗꯨꯅꯤꯅ ꯃꯥꯔꯁ ꯃꯦꯗꯤꯌꯥ ꯖꯔꯅꯦꯂꯤꯖꯝꯁꯦ ꯐꯩ ꯍꯥꯏꯅꯁꯨ ꯑꯩꯅ ꯈꯟꯖꯅꯤꯡꯉꯦ